ꯑꯩꯈꯣꯏ ꯃꯅꯤꯄꯨꯔꯤꯒꯤ ꯒꯣꯕꯔꯃꯦꯟ ꯒꯣꯕꯔꯃꯦꯟꯅ ꯂꯧꯃꯤꯁꯤꯡ ꯑꯁꯤꯒꯤ ꯄꯨꯛꯅꯤꯡ ꯊꯧꯒꯠꯄ ꯑꯃꯗꯤ ꯄꯣꯠꯊꯣꯛꯁꯤꯡ ꯑꯁꯤ ꯄꯨꯊꯣꯛꯅꯤꯍꯟꯅꯤꯡꯉꯥꯏꯗꯃꯛꯇ ꯒꯣꯕꯔꯃꯦꯟꯁꯤꯅ ꯏꯀꯨꯏ ꯃꯦꯂꯥ ꯀꯌꯥ ꯇꯧꯗꯨꯅ ꯃꯤꯌꯥꯝꯗ ꯃꯍꯥꯛꯅ ꯄꯨꯊꯣꯛꯏꯕ ꯄꯣꯠꯊꯣꯛ ꯑꯗꯨ ꯃꯤꯌꯥꯝꯗ ꯎꯠꯊꯣꯛꯂꯒ ꯄꯣꯠꯊꯣꯛꯁꯤꯡ ꯑꯗꯨꯁꯨ ꯌꯣꯟꯊꯣꯛꯄ ꯉꯝꯅꯉꯥꯏꯒꯤ ꯈꯨꯗꯣꯡ ꯆꯥꯕ ꯄꯤꯗꯨꯅ ꯑꯃꯗꯤ ꯀꯦꯝ ꯀꯌꯥ ꯇꯧꯗꯨꯅ ꯁꯔꯀꯥꯔꯅ ꯌꯥꯝꯅ ꯐꯅ ꯁꯤꯟꯕꯤ ꯃꯗꯨꯅ ꯂꯧꯃꯤꯁꯤꯡ ꯑꯁꯤꯁꯨ ꯍꯦꯟꯅ ꯂꯧꯎ ꯁꯤꯡꯎꯗ ꯃꯥꯏ ꯑꯣꯟꯁꯤꯟ ꯍꯟꯅꯤꯡꯉꯤ ꯃꯗꯨꯅ ꯃꯅꯤꯄꯨꯔꯒꯤ ꯑꯌꯥꯝꯕ ꯃꯐꯝꯗ ꯂꯧꯃꯤꯁꯤꯡ ꯑꯁꯤꯅ ꯌꯥꯝꯅ ꯍꯔꯥꯎꯅ ꯂꯧꯎ ꯁꯤꯡꯎ ꯇꯧꯋꯤ